ꯍꯣꯏ ꯍꯧꯖꯤꯛ ꯀꯥꯟꯗꯤ ꯅꯨꯄꯤꯁꯤꯡꯁꯨ ꯁꯥꯟꯅꯕ ꯈꯣꯠꯅꯕꯁꯤꯡꯗ ꯀꯩꯅꯣ ꯌꯥꯝ ꯌꯥꯎꯕ ꯂꯩꯔꯦꯕꯀꯣ ꯊꯥꯏꯅꯗꯤ ꯃꯤ ꯃꯁꯥ ꯀꯩꯅꯣ ꯌꯥꯝ ꯍꯩꯇ꯭ꯔꯦ ꯅꯠꯇ꯭ꯔꯒ ꯃꯥ ꯀꯩꯅꯣ ꯃꯁꯥ ꯑꯣꯏꯅ ꯌꯥꯝ ꯏꯁꯇ꯭ꯔꯣꯡ ꯗꯤꯇꯔꯃꯤꯅꯦꯁꯟ ꯂꯩꯇ꯭ꯔꯗꯤ ꯁꯥꯟꯅꯕꯗ ꯆꯠꯄꯁꯦ ꯏꯁꯥꯒꯤ ꯑꯣꯏꯅ ꯐꯦꯃꯤꯂꯤꯒꯤ ꯀꯜꯆꯔ ꯅꯠꯇ꯭ꯔꯒ ꯍꯥꯟꯅꯒꯤ ꯊꯥꯏꯅꯒꯤ ꯀꯩꯅꯣ ꯑꯦꯟꯁꯦꯁꯇꯔꯒꯤ ꯀꯜꯆꯔ ꯑꯗꯨ ꯑꯗꯨ ꯈꯣꯏꯒꯤ ꯑꯣꯏꯅ ꯔꯤꯁꯇ꯭ꯔꯤꯛ ꯇꯧꯔꯒ ꯌꯥꯎꯗꯕ ꯌꯥꯝ ꯂꯩꯕꯅꯦꯀꯣ ꯑꯗꯣ ꯍꯧꯖꯤꯛ ꯀꯥꯟꯗꯤ ꯃꯤꯁꯦ ꯅꯨꯄꯤꯁꯤꯡꯁꯨ ꯅꯨꯄꯥꯁꯨ ꯆꯞ ꯃꯥꯟꯅꯦ ꯑꯣꯏꯅ ꯖꯦꯟꯗꯔ ꯏꯀ꯭ꯋꯦꯂꯤꯇꯤ ꯑꯣꯏꯅ ꯐꯖꯅ ꯆꯠꯄꯒꯤ ꯁꯥꯟꯅꯕꯗꯨꯗꯗꯤ ꯌꯥꯝ ꯌꯥꯎꯔꯦ ꯑꯗꯨ ꯃꯣꯏꯁꯦ ꯀꯩꯅꯣ ꯃꯤ ꯀꯅꯥ ꯀꯅꯥ ꯍꯥꯏꯕꯁꯤꯗꯤ ꯈꯪꯂꯣꯏ ꯑꯗꯣ ꯃꯤꯗꯤ ꯌꯥꯝꯃꯦ ꯁꯥꯟꯅꯕꯗ ꯅꯨꯄꯤꯁꯤꯡꯁꯦ ꯃꯣꯏ ꯀꯩꯅꯣ ꯍꯧꯖꯤꯛ ꯀꯥꯟ ꯑꯣꯂꯦꯝꯄꯤꯛ ꯀꯨꯝꯕ ꯆꯠꯄꯁꯨ ꯃꯣꯏꯁꯦ ꯒꯣꯜ ꯃꯦꯗꯜ ꯅꯠꯇ꯭ꯔꯒ ꯕ꯭ꯔꯣꯟꯖ ꯀꯩꯀꯥ ꯁꯤꯜꯕꯔ ꯂꯣꯏ ꯐꯪꯕ ꯌꯥꯎꯔꯦꯀꯣ ꯑꯗꯨ ꯍꯧꯖꯤꯛ ꯀꯥꯟꯗꯤ ꯑꯩꯈꯣꯏ ꯚꯥꯔꯠꯇꯗꯤ ꯑꯁꯤꯒꯤ ꯅꯨꯄꯤꯒꯤ ꯑꯣꯏꯅ ꯑꯣꯄꯣꯔꯆꯨꯅꯤꯇꯤꯁ ꯈꯨꯗꯣꯡ ꯆꯥꯕꯗꯨ ꯑꯃ ꯂꯩꯕꯁꯦ ꯀꯔꯤ ꯀꯔꯤ ꯀꯔꯤ ꯂꯩ ꯍꯥꯏꯁꯦ ꯅꯨꯄꯤꯒꯤ ꯑꯣꯏꯅ ꯏꯁꯄꯦꯁꯤꯜꯂꯥꯏꯖ ꯁ꯭ꯀꯨꯂꯤꯡꯒꯨꯝꯕ ꯇꯧꯕꯁꯨ ꯂꯩ ꯑꯗꯨꯒ ꯁꯥꯟꯅꯕꯗꯨꯗ ꯃꯁꯥꯒꯤ ꯀꯩꯅꯣ ꯑꯦꯖꯦꯟꯁꯤ ꯑꯣꯏꯅ ꯁꯤ ꯃꯣꯏꯁꯦ ꯍꯌꯦꯡ ꯇꯦꯂꯦꯟꯇꯦꯠ ꯑꯣꯏꯌꯦ ꯑꯗꯨꯒꯨꯝꯕ ꯑꯗꯨꯒꯨꯝꯕ ꯁꯦꯂꯦꯛ ꯇꯧꯔꯒ ꯗꯤꯁꯇ꯭ꯔꯤꯛꯀꯤ ꯑꯣꯏꯅ ꯆꯠꯂꯒ ꯑꯗꯨ ꯗꯤꯁꯇ꯭ꯔꯤꯛꯀꯤ ꯇꯣꯔꯅꯥꯃꯦꯟꯒꯨꯝꯕ ꯆꯠꯂꯦ ꯑꯗꯨꯒ ꯏꯁꯇꯦꯠꯀꯤ ꯑꯣꯏꯅ ꯆꯠꯂꯅꯤ ꯑꯗꯨꯒ ꯑꯗꯨꯝ ꯃꯊꯪ ꯃꯊꯪꯀꯣ ꯅꯦꯁꯅꯦꯜꯒꯤ ꯂꯥꯛꯀꯅꯤ ꯑꯗꯨ ꯅꯦꯁꯅꯦꯜꯗꯁꯨ ꯑꯗꯨꯝ ꯍꯩꯒ꯭ꯔꯗꯤ ꯐꯥꯔꯗꯤ ꯑꯗꯨꯝ ꯌꯥꯎꯋꯦꯀꯣ ꯑꯗꯨ ꯃꯁꯥꯒꯤ ꯍꯧꯖꯤꯛ ꯀꯥꯟꯗꯤ ꯃꯤꯁꯨ ꯁꯥꯟꯅꯕꯁꯨ ꯌꯥꯝ ꯌꯥꯝꯃꯦ ꯑꯗꯨꯅ ꯃꯁꯥꯒꯤ ꯇꯦꯂꯦꯟꯒ ꯃꯁꯥꯅ ꯀꯩꯅꯣ ꯍꯩꯅꯕ ꯀꯔꯤ ꯃꯁꯥꯒꯤ ꯀ꯭ꯔꯦꯇꯤꯕꯅꯦꯁꯒꯨꯝꯕꯁꯨ ꯂꯣꯏ ꯌꯦꯡꯕꯅꯤꯀꯣ ꯄꯥꯔꯁꯣꯅꯦꯂꯤꯇꯤꯁꯨ ꯑꯗꯨꯒꯨꯝꯕ ꯆꯦꯛ ꯇꯧꯔꯒ ꯆꯠꯄ ꯌꯥꯎꯋꯦꯕꯀꯣ ꯑꯗꯨꯅ ꯍꯧꯖꯤꯛ ꯀꯥꯟꯗꯤ ꯅꯨꯄꯥ ꯅꯨꯄꯤ ꯆꯞ ꯃꯥꯟꯅꯔꯦ ꯁꯥꯟꯅꯕꯗꯨꯗꯗꯤ ꯍꯣꯏ ꯅꯨꯄꯥꯅ ꯀꯩꯅꯣ ꯐꯨꯠꯕꯣꯜꯒꯨꯝꯕꯗ ꯀꯩꯅꯣ ꯑꯗꯨꯒꯨꯝꯕꯗꯤ ꯅꯨꯄꯥꯒꯤ ꯑꯣꯏꯅ ꯐꯖꯅ ꯆꯠꯂꯤ ꯍꯧꯖꯤꯛ ꯀꯥꯟꯁꯨ ꯍꯥꯏꯕꯗꯤ ꯅꯣꯔꯠ ꯁꯥꯏꯠꯇꯒꯤꯗꯤ ꯅꯨꯄꯤꯒꯤ ꯑꯉꯥꯡꯁꯤꯡ ꯀꯩꯅꯣ ꯌꯥꯝ ꯄꯥꯝꯗꯕ ꯀꯔꯤ ꯑꯃ ꯂꯩꯕ ꯏꯁꯇꯤꯛꯃꯥ ꯁꯣꯁꯦꯜ ꯏꯁꯇꯤꯛꯃꯥ ꯑꯃ ꯂꯩꯌꯦ ꯍꯧꯖꯤꯛ ꯀꯥꯟꯁꯨ ꯈꯔ ꯈꯔꯗꯤ ꯂꯩꯌꯦ ꯂꯣꯏ ꯀꯩꯅꯣ ꯂꯣꯏ ꯂꯩꯇꯦ ꯍꯥꯏꯕꯁꯨ ꯍꯥꯏꯕ ꯌꯥꯗꯕꯅꯤꯀꯣ